ꯑꯉꯥꯡꯁꯤꯡꯅ ꯂꯥꯏꯔꯤꯛ ꯇꯝꯕ ꯃꯇꯝꯗ ꯏꯪꯂꯤꯁꯇ ꯅꯠꯇꯅ ꯃꯅꯤꯄꯨꯔ ꯂꯣꯟꯗ ꯇꯝꯃꯛꯄꯅꯤꯅ ꯁꯝ ꯏꯪꯂꯤꯁ ꯃꯅꯤꯄꯨꯔ ꯂꯣꯟꯗꯗꯤ ꯌꯥꯝ ꯂꯥꯏꯅ ꯒ꯭ꯌꯥꯟ ꯂꯧꯁꯤꯡ ꯇꯝꯃꯤꯕ ꯑꯉꯥꯡꯁꯤꯡ ꯏꯗꯨꯀꯦꯁꯟꯗꯨ ꯒ꯭ꯌꯥꯟ ꯇꯥꯍꯟꯅꯕ ꯄꯨꯛꯅꯤꯡ ꯆꯪꯅ ꯇꯥꯕ ꯉꯝꯃꯤ ꯃꯔꯝꯗꯤ ꯀꯔꯤꯒꯤꯅꯣ ꯍꯥꯏꯕ ꯃꯇꯝꯗ ꯇꯣꯄꯤꯛ ꯑꯃ ꯋꯥꯔꯤ ꯂꯤꯕ ꯃꯇꯝꯗ ꯑꯉꯥꯡꯁꯤꯡꯗꯨꯗ ꯌꯥꯝꯅ ꯃꯅꯤꯄꯨꯔ ꯂꯣꯟ ꯍꯥꯏꯕꯗꯤ ꯂꯣꯟꯂꯝꯅꯤꯅ ꯇꯥꯛꯑꯝꯅꯤꯅ ꯌꯥꯝꯅ ꯑꯟꯗ꯭ꯔꯁꯇꯦꯟꯗꯤꯡ ꯂꯩ ꯃꯔꯝꯗꯤ ꯀꯩꯒꯤꯅꯣ ꯍꯥꯏꯕꯗ ꯏꯪꯂꯤꯁꯇꯨꯗꯤ ꯃꯔꯝ ꯏꯪꯂꯤꯁꯇꯨꯗꯤ ꯈꯪꯕꯗ ꯈꯪꯕꯁꯨ ꯌꯥꯎꯋꯤ ꯈꯪꯗꯕꯁꯨ ꯌꯥꯎꯋꯤ ꯑꯗꯨꯅ ꯃꯃꯥ ꯃꯅꯤꯄꯨꯔ ꯂꯣꯟꯅ ꯌꯥꯝ ꯊꯤꯅ ꯒ꯭ꯌꯥꯟ ꯂꯧꯁꯤꯡ ꯊꯣꯛꯏ ꯂꯥꯏꯔꯤꯛ ꯂꯩꯁꯨ ꯋꯥꯔꯤ ꯂꯤꯕ ꯃꯇꯝꯗ ꯇꯣꯄꯤꯛ ꯑꯃ ꯋꯥꯔꯤ ꯂꯤꯕ ꯃꯇꯝꯗ ꯑꯣꯏꯔꯁꯨ ꯌꯥꯝꯅ ꯋꯥꯔꯤ ꯂꯤꯒꯦꯔꯥ ꯅꯠꯇ꯭ꯔꯒ ꯁꯩꯔꯦꯡ ꯑꯃ ꯏꯒꯦꯔꯥ ꯅꯠꯇ꯭ꯔꯒ ꯍꯤꯁꯇ꯭ꯔꯤ ꯑꯃ ꯋꯥꯔꯤ ꯂꯤꯕ ꯃꯇꯝꯗ ꯃꯅꯤꯄꯨꯔꯗ ꯏꯕ ꯇꯥꯔꯗꯤ ꯑꯉꯥꯡꯗꯨꯒꯤ ꯅꯣꯂꯦꯖꯇꯨ ꯋꯥꯈꯟꯗꯨ ꯌꯥꯝꯅ ꯍꯥꯏꯕꯗꯤ ꯃꯑꯣꯡ ꯇꯥꯅ ꯑꯩꯈꯣꯏꯅ ꯇꯥꯛꯄ ꯉꯝꯃꯤ ꯒ꯭ꯌꯥꯟ ꯂꯧꯁꯤꯡ ꯇꯥꯍꯟꯕ ꯉꯝꯃꯤ ꯑꯉꯥꯡꯗꯨꯒꯤ ꯅꯣꯂꯦꯖꯇꯣ ꯋꯥꯔꯤꯗꯨꯅ ꯃꯌꯦꯛ ꯁꯦꯡꯅ ꯇꯥꯛꯄꯤ ꯃꯔꯝꯗꯤ ꯀꯩꯒꯤꯅꯣ ꯍꯥꯏꯕ ꯃꯇꯝꯗ ꯃꯅꯤꯄꯨꯔꯗ ꯃꯅꯤꯄꯨꯔꯗ ꯍꯥꯏꯗꯣꯛꯆꯔꯝꯅꯤꯅ ꯃꯅꯤꯄꯨꯔ ꯂꯦꯡꯒ꯭ꯋꯦꯁꯇ ꯈꯪꯍꯜꯂꯝꯅꯤꯅ ꯃꯅꯤꯄꯨꯔꯤꯗ ꯏꯊꯣꯛꯄꯤꯔꯝꯅꯤꯅ ꯏꯪꯂꯤꯁꯇ ꯏꯔꯒꯗꯤ ꯃꯗꯨ ꯉꯝꯃꯣꯏ ꯃꯅꯤꯄꯨꯔ ꯂꯣꯟꯁꯤꯅ ꯏꯔꯝꯅꯤꯅ ꯃꯃꯥ ꯂꯩꯕꯥꯛꯀꯤꯗꯃꯛꯇꯗꯤ ꯌꯥꯝꯅ ꯋꯦꯜ ꯀ꯭ꯋꯥꯂꯤꯇꯤ ꯑꯣꯏꯔꯝꯃꯤ